ꯑꯧ ꯃꯥꯅꯦ ꯌꯥꯅꯤ ꯍꯥꯏꯕꯤꯌꯣ ꯌꯥꯅꯤꯌꯦ ꯑꯗꯣ ꯇꯥꯡ ꯀꯌꯥꯒꯤ ꯑꯣꯏꯕꯤꯔꯕꯅꯣ ꯎꯝ ꯑꯗꯣ ꯐꯣꯇꯣ ꯀꯥꯞꯇꯣꯏꯁꯦ ꯅꯨꯃꯤꯠ ꯀꯌꯥꯅꯤ ꯀꯥꯞꯇꯣꯏꯅꯣ ꯍꯧꯖꯤꯛꯇꯤ ꯍꯥꯏꯕꯗꯤ ꯀꯩꯁꯨ ꯇꯧꯅꯔꯦ ꯑꯗꯣ ꯅꯨꯃꯤꯠ ꯀꯌꯥꯅꯤ ꯀꯥꯞꯅꯤꯡꯉꯤꯅꯣ ꯅꯣꯏꯅ ꯑꯣ ꯑꯗꯣ ꯅꯣꯡꯃ ꯀꯥꯞꯄꯒꯤ ꯆꯥꯔꯖꯁꯦ ꯇꯦꯟ ꯀꯦꯗꯤ ꯑꯣꯏꯕꯅꯦ ꯑꯗꯣ ꯑꯅꯤ ꯀꯥꯞꯀꯦ ꯍꯥꯏꯔꯕꯅꯤꯅ ꯕꯣꯔ ꯃꯌꯨꯝ ꯆꯠꯄ ꯌꯥꯎꯒꯗ꯭ꯔꯥ ꯅꯣꯏꯁꯦ ꯑꯣ ꯑꯗꯨ ꯑꯣꯏꯇꯥꯔꯒꯗꯤ ꯐꯤꯐꯇꯤꯟ ꯀꯦ ꯇꯧꯕꯤꯔꯣ ꯑꯗꯨ ꯑꯣꯏꯔꯗꯤ ꯌꯥꯔꯅꯤ ꯌꯥꯝ ꯌꯥꯝ ꯀꯥꯞꯄ ꯍꯥꯏꯁꯦ ꯑꯩꯈꯣꯏꯅ ꯑꯗꯨꯝ ꯐꯅꯕ ꯑꯗꯨꯝ ꯇꯧꯔꯛꯑꯗꯣꯏꯅꯦ ꯍꯣꯏ ꯈꯔ ꯑꯗꯨꯝ ꯌꯦꯡꯕꯤꯔꯒꯦ ꯊꯥꯔꯇꯤꯟ ꯀꯦꯗ ꯑꯗꯨꯝ ꯌꯥꯅꯔꯁꯤ ꯑꯗꯨꯗꯤ ꯌꯨꯝꯗ ꯑꯗꯨꯝ ꯉꯥꯏꯛꯇꯪ ꯂꯦꯡꯊꯣꯛꯄꯤꯔꯛꯑꯣ ꯑꯗꯨꯒ ꯕꯨꯛ ꯇꯧꯁꯟꯕꯤꯔꯣ ꯑꯗꯨꯒ ꯌꯥꯔꯅꯤ ꯀꯩꯝꯇ ꯀꯥꯏꯗꯦ ꯑꯗꯨꯏꯗꯤ ꯑꯗꯨꯝ ꯆꯝꯉꯥꯅ ꯕꯨꯛ ꯇꯧꯔꯁꯨ ꯌꯥꯅꯦꯕ ꯑꯗꯨꯏꯗꯤ

ꯑꯥ ꯄꯨꯡ ꯀꯌꯥ ꯑꯗꯨꯋꯥꯏꯗ ꯂꯥꯛꯆꯧꯒꯦ ꯑꯩꯈꯣꯏ ꯅꯨꯃꯤꯠꯇꯣ ꯇꯥꯡ ꯀꯨꯟ ꯇꯔꯦꯠꯇꯣ ꯑꯣ ꯐꯔꯦ ꯐꯔꯦ ꯑꯗꯨꯗꯤ